ꯇꯥꯡ ꯑꯃ ꯊꯥ ꯑꯃ ꯂꯤꯁꯤꯡ ꯑꯅꯤꯒ ꯀꯨꯟ ꯃꯔꯤ ꯇꯥꯡ ꯑꯅꯤ ꯊꯥ ꯑꯅꯤ ꯂꯤꯁꯤꯡ ꯑꯅꯤꯒ ꯀꯨꯟ ꯃꯔꯤ ꯇꯥꯡ ꯑꯍꯨꯝ ꯊꯥ ꯑꯃ ꯂꯤꯁꯤꯡ ꯑꯅꯤꯒ ꯀꯨꯟ ꯃꯔꯤ

ꯃꯔꯤ ꯊꯥ ꯑꯃ ꯂꯤꯁꯤꯡ ꯑꯅꯤꯒ ꯀꯨꯟ ꯃꯔꯤ ꯇꯥꯡ ꯃꯉꯥ ꯊꯥ ꯑꯃ ꯂꯤꯁꯤꯡ ꯑꯅꯤꯒ ꯀꯨꯟ ꯃꯔꯤ